ꯑꯩꯈꯣꯏꯅ ꯏꯁꯩ ꯁꯛꯇ꯭ꯔꯤꯉꯩꯗ ꯑꯩꯈꯣꯏ ꯔꯤꯍꯥꯔꯁꯦꯜ ꯇꯧꯕꯀꯥꯟꯗꯗꯤ ꯃꯣꯁꯂꯤ ꯃꯤꯁꯦ ꯃ꯭ꯌꯨꯖꯤꯛꯇꯣ ꯃ꯭ꯌꯨꯖꯤꯛ ꯇꯥꯔꯒ ꯌꯨꯝꯗꯁꯨ ꯑꯗꯨꯝ ꯑꯩꯈꯣꯏ ꯔꯤꯍꯥꯔꯁꯦꯜ ꯇꯧꯋꯦ ꯑꯗꯨꯒ ꯃꯤ ꯈꯔꯅꯗꯤ ꯈꯔ ꯃꯤꯔꯔꯗ ꯌꯦꯡꯂꯒ ꯃꯁꯥꯒꯤ ꯀꯟꯐꯤꯗꯦꯟꯁ ꯑꯣꯏꯔꯒ ꯑꯗꯨꯝ ꯁꯛꯑꯦ ꯑꯗꯨꯒ ꯈꯔꯅꯗꯤ ꯑꯗꯨꯝ ꯑꯗꯨ ꯅꯨꯃꯤꯠ ꯂꯥꯛꯇ꯭ꯔꯤꯉꯩꯗꯒꯤ ꯍꯧꯅ ꯑꯗꯨꯝ ꯁꯛꯂꯒ ꯁꯛꯂꯒ ꯁꯛꯂꯒ ꯑꯗꯨꯁꯨ ꯔꯤꯍꯥꯔꯁꯦꯜ ꯑꯣꯏꯌꯦ ꯑꯗꯨꯒ ꯈꯔꯗꯤ ꯀꯔꯤ ꯍꯥꯏꯁꯤꯔꯥ ꯍꯌꯦꯡ ꯍꯌꯦꯡ ꯍꯌꯦꯡꯅꯦ ꯃꯇꯝꯗꯤ ꯍꯥꯏꯕꯀꯥꯟꯗꯅ ꯉꯁꯤꯒꯨꯝꯕ ꯆꯠꯂꯒ ꯃ꯭ꯌꯨꯖꯤꯛꯀ ꯄ꯭ꯔꯤꯄꯦꯌꯔ ꯇꯧꯔꯒ ꯁꯛꯄꯁꯨ ꯂꯩꯌꯦ ꯑꯗꯨꯒ ꯃ꯭ꯌꯨꯖꯤꯛꯀ ꯔꯤꯍꯥꯔꯁꯦꯜ ꯇꯧꯕꯁꯨ ꯂꯩꯌꯦꯀꯣ

ꯃ꯭ꯌꯨꯖꯤꯛꯀꯨꯝꯕꯁꯤꯅ ꯐꯖꯒꯦꯔꯥ ꯑꯗꯨꯅ ꯐꯖꯒꯦꯔꯥ ꯑꯁꯤ ꯃ꯭ꯌꯨꯖꯤꯛ ꯍꯟꯕꯗꯩ ꯐꯖꯒꯦꯔꯥ ꯁꯤ ꯈꯔ ꯀꯟꯅ ꯇꯧꯔꯗꯤ ꯐꯖꯒꯦꯔꯥ ꯍꯣꯔꯦꯟ ꯆꯤꯡꯕ ꯉꯝꯒꯦꯔꯥꯒꯨꯝꯕ ꯑꯗꯨꯒ ꯈꯔ ꯄꯤꯛꯅ ꯍꯧꯔꯗꯤ ꯍꯣꯔꯦꯟ ꯃꯌꯥꯝ ꯈꯨꯟꯗꯣ ꯄꯤꯛꯀꯦꯔꯥꯒꯨꯝꯕꯁꯨ ꯃꯤꯅ ꯑꯗꯨꯃꯥꯏꯅ ꯔꯤꯍꯥꯔꯁꯦꯜ ꯇꯧꯅꯩꯌꯦ ꯑꯗꯨꯒ ꯌꯨꯝꯗꯁꯨ ꯃꯊꯟꯗ ꯂꯩꯕꯀꯥꯟꯗ ꯑꯗꯨ ꯑꯗꯨꯝ ꯆꯥꯛ ꯊꯣꯡꯕꯀꯥꯟꯗꯁꯨ ꯑꯗꯨꯝ ꯃꯊꯟꯗ ꯁꯛꯂꯒ ꯔꯤꯍꯥꯔꯁꯦꯜ ꯇꯧꯕ ꯂꯩꯌꯦ ꯑꯗꯨꯒ ꯏꯚꯟ ꯁꯣꯋꯔ ꯇꯥꯏꯝꯗꯁꯨ ꯃꯤ ꯃꯊꯟ ꯃꯇꯣꯝꯗ ꯕꯥꯠꯔꯨꯝꯗ ꯁꯣꯋꯔ ꯇꯧꯕꯀꯥꯟꯗꯁꯨ ꯑꯗꯨꯝ ꯁꯛꯑꯒ ꯔꯤꯍꯥꯔꯁꯦꯜ ꯑꯣꯏꯍꯜꯂꯦ ꯑꯗꯨꯅ ꯑꯗꯨꯒ ꯃꯤ ꯈꯔ ꯃꯤ ꯈꯔꯅꯗꯤ ꯑꯃꯨꯛꯀ ꯀꯔꯤ ꯑꯦꯚ꯭ꯔꯤꯗꯦ ꯕꯤꯐꯣꯔ ꯐꯥꯏꯚ ꯗꯦꯁꯒꯨꯝꯕ ꯇꯦꯟ ꯗꯦꯁꯀꯨꯝꯕ ꯋꯥꯠꯂꯤ ꯍꯥꯏꯔꯒ ꯅꯨꯡꯇꯤꯒꯤ ꯑꯦꯚ꯭ꯔꯤꯗꯦ ꯔꯤꯍꯥꯔꯁꯦꯜ ꯇꯧꯕꯁꯨ ꯃꯤ ꯂꯩꯌꯦ ꯑꯗꯨꯃꯥꯏꯅ ꯈꯣꯟ ꯆꯦꯛꯀꯤꯡ ꯇꯧꯕꯁꯨ ꯂꯩꯌꯦꯀꯣ ꯚꯣꯏꯁ ꯆꯦꯛ ꯇꯧꯕ ꯁꯤꯅ ꯐꯖꯒꯦꯔꯥ ꯁꯤꯅ ꯐꯖꯒꯦꯔꯥ ꯑꯗꯨꯃꯥꯏ ꯁꯛꯂꯗꯤ ꯐꯖꯒꯦꯔꯥꯒꯨꯝꯕꯁꯨ ꯃꯤꯅ ꯇꯧꯋꯦ ꯑꯌꯥꯝꯕ ꯑꯗꯨꯒ ꯑꯗꯨꯒ ꯑꯌꯥꯝꯕ ꯀꯔꯤꯔꯥ ꯑꯌꯥꯝꯕꯗꯤ ꯃꯤ ꯍꯌꯦꯡ ꯍꯌꯦꯡ ꯄ꯭ꯔꯣꯒ꯭ꯔꯥꯝꯅꯦ ꯍꯌꯦꯡꯅꯦ ꯁꯛꯅꯉꯥꯏ ꯍꯌꯦꯡꯅꯦ ꯐꯪꯁꯟꯗꯤ ꯍꯥꯏꯕꯀꯥꯟꯗꯅ ꯉꯁꯤꯒꯨꯝꯕ ꯑꯌꯨꯛꯇꯒꯤ ꯍꯧꯅ ꯆꯠꯂꯒ ꯃ꯭ꯌꯨꯖꯤꯛꯀ ꯄ꯭ꯔꯤꯄꯦꯌꯔ ꯇꯧꯔ ꯇꯧꯔꯒ ꯑꯁꯤꯅ ꯐꯖꯒꯦꯔꯥ ꯑꯁꯤ ꯃ꯭ꯌꯨꯖꯤꯛ ꯍꯥꯞꯂꯗꯤ ꯐꯖꯒꯦꯔꯥ ꯇꯧꯔꯒ ꯑꯁꯤ ꯏꯁꯩꯗꯗꯤ ꯑꯁꯤ ꯍꯤꯌꯔ ꯏꯁꯇꯥꯏꯜ ꯇꯧꯔꯗꯤ ꯐꯖꯒꯦꯔꯥ ꯑꯁꯤ ꯗ꯭ꯔꯦꯁ ꯁꯦꯠꯂꯗꯤ ꯐꯖꯒꯦꯔꯥ ꯑꯁꯨꯃꯥꯏꯅ ꯁꯛꯂꯗꯤ ꯐꯖꯒꯦꯔꯥ ꯀꯔꯝꯍꯥꯏꯅ ꯑꯦꯛꯇꯤꯡ ꯇꯧꯒꯦꯔꯥ ꯍꯥꯏꯔꯒ ꯍꯌꯦꯡꯒꯨꯝꯕꯅꯦ ꯍꯥꯏꯔꯒꯅꯦ ꯁꯤꯒꯨꯝꯕ ꯂꯣꯏꯅꯃꯛ ꯀꯔꯤꯔꯥ ꯔꯤꯍꯥꯔꯁꯦꯜ ꯇꯧꯕꯁꯨ ꯂꯩꯌꯦ ꯑꯗꯨꯒ ꯔꯤꯍꯥꯔꯁꯦꯜ ꯇꯧꯕꯀꯥꯟꯗꯗꯤ ꯌꯥꯝꯅ ꯋꯥꯔꯤꯠꯁꯨ ꯑꯣꯏꯌꯦ ꯍꯥꯏꯕꯗꯤ ꯍꯌꯦꯡ ꯁꯛꯂꯒ ꯑꯁ ꯁꯣꯏꯕ ꯂꯩꯒꯦꯔꯥ ꯒꯨꯝꯕꯀꯣ ꯑꯗꯨꯕꯨ ꯁꯣꯏꯗꯅꯉꯥꯏꯒꯤꯗꯤ ꯂꯣꯏꯅꯃꯛ ꯃꯤ ꯔꯤꯍꯥꯔꯁꯦꯜ ꯇꯧꯔꯒ ꯐꯖꯅꯉꯥꯏꯒꯤ ꯗꯦ ꯇ꯭ꯔꯥꯏ ꯗꯦꯌꯔ ꯕꯦꯁ ꯗꯦ ꯇ꯭ꯔꯥꯏ ꯗꯦꯌꯔ ꯕꯦꯁ ꯇꯨ ꯄꯔꯐꯣꯔꯝ ꯇꯨꯃꯣꯔꯣꯀꯣ ꯑꯗꯨꯒ ꯃꯤꯃꯥꯡꯗ ꯏꯀꯥꯏꯕ ꯐꯪꯗꯅꯉꯥꯏ ꯃꯤꯃꯥꯡꯗ ꯆꯣꯞꯄ ꯐꯪꯗꯅꯉꯥꯏꯒꯤ ꯃꯣꯏ ꯃꯣꯏꯒꯤ ꯕꯦꯁ ꯂꯦꯚꯦꯜꯗ ꯃꯣꯏ ꯔꯤꯍꯥꯔꯁꯦꯜ ꯇꯧꯋꯦ ꯑꯗꯨꯒ ꯏꯚꯟ ꯑꯩꯈꯣꯏ ꯐꯥꯎꯁꯨ ꯏꯁꯩ ꯍꯌꯦꯡꯒꯨꯝꯕ ꯏꯁꯩ ꯁꯛꯀꯅꯤ ꯍꯥꯏꯔꯗꯤ ꯚꯣꯏꯁꯀꯨꯝꯕꯁꯨ ꯐꯖꯅ ꯑꯩꯈꯣꯏ ꯀꯦꯌꯔ ꯇꯧꯏ ꯑꯗꯨꯒ ꯏꯁꯤꯡ ꯑꯁꯥꯕ ꯗꯦꯜꯂꯤ ꯊꯛꯀꯦꯔꯥ ꯒꯨꯝꯕ ꯊ꯭ꯔꯣꯠ ꯄꯦꯟ ꯑꯣꯏꯗꯅꯉꯥꯏꯒꯤ ꯃꯦꯗꯤꯁꯤꯟꯒꯨꯝꯕ ꯂꯧꯕ꯭ꯔꯥ ꯑꯗꯨꯒ ꯆꯦꯛ ꯀꯞꯀꯨꯝꯕꯁꯨ ꯐꯖꯅ ꯇꯧꯔꯒ ꯔꯤꯍꯥꯔꯁꯦꯜ ꯇꯧꯕꯁꯨ ꯃꯤ ꯂꯩꯌꯦ ꯑꯗꯨꯒ ꯍꯌꯦꯡ ꯃꯇꯝꯒꯨꯝꯕ ꯍꯌꯦꯡꯅꯦ ꯃꯇꯝꯗꯤ ꯍꯥꯏꯕꯀꯥꯟꯗ ꯐꯖꯅ ꯁꯛꯅꯉꯥꯏ ꯐꯖꯅ ꯃꯤꯕꯨ ꯍꯔꯥꯎꯍꯟꯅꯉꯥꯏꯒꯤ ꯐꯖꯅ ꯔꯤꯍꯥꯔꯁꯦꯜ ꯇꯧꯕꯀꯥꯟꯗꯗꯤ ꯑꯩꯈꯣꯏ ꯐꯖꯅ ꯊ꯭ꯔꯣꯠꯁꯨ ꯆꯦꯛꯀꯤꯡ ꯇꯧꯋꯦ ꯑꯗꯨꯒ ꯗ꯭ꯔꯦꯁꯀꯨꯝꯕꯁꯨ ꯄ꯭ꯔꯤꯄꯦꯌꯔ ꯇꯧꯋꯦ ꯑꯗꯨꯒ ꯋꯥꯀꯤꯡ ꯏꯁꯇꯥꯜꯁꯨ ꯑꯗꯨꯒ ꯑꯦꯛꯁꯟ ꯂꯣꯏꯅꯃꯛꯁꯨ ꯐꯖꯅ ꯑꯁꯤꯒꯨꯝꯕ ꯍꯌꯦꯡ ꯃꯇꯝꯅꯦ ꯍꯥꯏꯕꯀꯥꯟꯗꯗꯤ ꯁꯤꯒꯨꯝꯕ ꯐꯖꯅ ꯄ꯭ꯔꯤꯄꯦꯌꯔ ꯇꯧꯋꯦ ꯔꯤꯍꯥꯔꯁꯦꯜ ꯇꯧꯋꯦ ꯍꯥꯏꯅ ꯍꯥꯏꯅꯤꯡꯉꯤ